ꯚꯥꯔꯠꯀꯤ ꯃꯐꯝ ꯀꯌꯥꯗ ꯃꯍꯩ ꯃꯁꯤꯡ ꯇꯝꯕꯗ ꯄꯨꯛꯅꯤꯡ ꯊꯧꯒꯠꯅꯕ ꯅꯨꯄꯤ ꯃꯆꯥ ꯑꯉꯥꯡꯁꯤꯡꯗ ꯁꯥꯏꯀꯜ ꯅꯠꯇ꯭ꯔꯒ ꯂꯦꯞꯇꯣꯞ ꯄꯤꯕꯒꯨꯝꯕ ꯏꯁꯀꯤꯝꯁꯤꯡ ꯂꯩꯔꯤ ꯑꯁꯤꯒꯨꯝꯂꯕ ꯏꯁꯀꯤꯝꯁꯤꯡ ꯑꯁꯤꯅ ꯀꯥꯟꯅꯕ ꯁꯥꯇ꯭ꯔꯁꯤꯡ ꯑꯃꯗꯤ ꯅꯨꯄꯤ ꯃꯆꯥꯁꯤꯡꯗ ꯀꯥꯟꯅꯕ ꯀꯌꯥ ꯑꯃ ꯄꯤꯔꯤ ꯈꯨꯡꯒꯪꯒꯤ ꯑꯔꯥꯞꯄ ꯃꯐꯝꯗ ꯂꯩꯔꯤꯕ ꯅꯨꯄꯤ ꯃꯆꯥꯁꯤꯡꯅ ꯃꯍꯩ ꯂꯣꯏꯁꯪꯁꯤꯡꯗ ꯆꯠꯄꯗ ꯋꯥꯗꯅ ꯆꯠꯍꯜꯂꯤ ꯑꯃꯗꯤ ꯃꯣꯏꯕꯨ ꯍꯔꯥꯎꯍꯜꯂꯤ ꯃꯇꯦꯡ ꯄꯥꯡꯉꯤ ꯑꯃꯗꯤ ꯄꯨꯛꯅꯤꯡ ꯊꯧꯒꯠꯂꯤ ꯃꯣꯏꯕꯨ ꯑꯁꯨꯝꯅ ꯁꯥꯇ꯭ꯔꯁꯤꯡꯗ ꯂꯦꯞꯇꯣꯞ ꯄꯤꯕ ꯒꯨꯝꯕ ꯑꯁꯤꯅ ꯇꯦꯛꯅꯣꯂꯣꯖꯤ ꯆꯥꯎꯈꯠꯂꯛꯄ ꯃꯔꯝꯅ ꯂꯦꯞꯇꯣꯞꯁꯤꯡ ꯄꯤꯕꯤꯕꯅ ꯌꯥꯝꯅ ꯀꯥꯟꯅꯍꯜꯂꯤ ꯃꯁꯤꯅ ꯑꯋꯥꯡꯕ ꯊꯥꯛꯇ ꯃꯍꯩ ꯃꯁꯤꯡ ꯇꯝꯕꯗ ꯆꯥꯎꯅ ꯃꯣꯏꯗ ꯃꯇꯦꯡ ꯄꯥꯡꯏ